ꯑꯅꯧꯕ ꯗꯤꯕ꯭ꯂꯞꯃꯦꯟ ꯑꯣꯐ ꯃꯣꯔꯗꯔꯟ ꯇꯦꯛꯅꯣꯂꯣꯖꯤ ꯁꯦꯟꯇꯤꯐꯤꯛ ꯇꯦꯛꯅꯣꯂꯣꯖꯤꯒꯨꯝꯕꯁꯦ ꯑꯩꯈꯣꯏ ꯃꯤꯑꯣꯏꯕꯒꯤꯗꯃꯛꯇꯗꯤ ꯌꯥꯝ ꯍꯦꯜꯞꯐꯨꯜ ꯑꯣꯏꯌꯦ ꯑꯗꯨꯒ ꯌꯥꯝ ꯀꯥꯅꯕꯁꯨ ꯐꯪꯉꯦ ꯑꯗꯨꯒ ꯃꯣꯔꯗꯔꯟ ꯇꯦꯛꯅꯣꯂꯣꯖꯤ ꯑꯅꯧꯕ ꯑꯅꯧꯕ ꯊꯣꯛꯂꯛꯄ ꯃꯤꯉꯣꯟꯗ ꯃꯇꯝꯁꯨ ꯃꯇꯝꯁꯨ ꯃꯥꯡꯍꯟꯗꯦ ꯑꯗꯨꯒ ꯑꯐꯕ ꯄ꯭ꯔꯗꯛꯁꯨ ꯄꯤꯕ ꯉꯝꯃꯦ ꯑꯗꯨꯒ ꯇꯥꯏꯕꯪ ꯃꯤꯉꯣꯟꯗ ꯑꯗꯨꯒꯨꯝꯕ ꯑꯅꯧꯕ ꯇꯦꯛꯅꯣꯂꯣꯖꯤꯗꯨꯅ ꯇꯥꯏꯕꯪ ꯃꯤꯑꯣꯟꯗ ꯑꯐꯕ ꯄ꯭ꯔꯣꯗꯛꯁꯨ ꯄꯤꯌꯦ ꯃꯇꯝꯁꯨ ꯁꯦꯞ ꯇꯧꯏ ꯑꯗꯨꯒ ꯃꯤꯉꯣꯟꯗ ꯃꯤꯅ ꯌꯨꯁ ꯇꯧꯕꯀꯥꯟꯗ ꯃꯤꯅ ꯇꯥꯏꯕꯪ ꯃꯤꯅ ꯌꯥꯝ ꯃꯣꯏ ꯃꯁꯥꯗ ꯌꯥꯝ ꯀꯥꯅꯕꯁꯨ ꯐꯪꯉꯦ ꯑꯗꯨꯒ ꯃꯣꯏ ꯃꯁꯥꯗ ꯍꯔꯥꯎꯕꯁꯨ ꯐꯪꯖꯩ ꯑꯐꯕ ꯄ꯭ꯔꯣꯗꯛ ꯐꯪꯕꯒꯤ ꯑꯗꯨꯒ ꯃꯣꯔꯗꯔꯟ ꯇꯦꯛꯅꯣꯂꯣꯖꯤꯅ ꯃꯔꯨ ꯑꯣꯏꯗꯨꯅ ꯇꯥꯏꯕꯪꯄꯥꯟ ꯇꯥꯏꯕꯪ ꯃꯤꯉꯣꯟꯗ ꯇꯥꯏꯕꯪꯄꯥꯟꯗ ꯃꯣꯏ ꯃꯣꯏꯅ ꯇꯧꯕ ꯈꯨꯗꯤꯡ ꯑꯐꯕ ꯄꯨꯔꯛꯑꯦ ꯑꯗꯨꯒ ꯃꯇꯝꯁꯨ ꯃꯥꯡꯍꯟꯗꯦ ꯑꯗꯨꯒ ꯑꯇꯣꯞꯄ ꯑꯇꯣꯞꯄ ꯀꯜꯇꯤꯚꯦꯁꯟꯂꯣꯝꯗꯁꯨ ꯑꯇꯣꯞꯄ ꯑꯇꯣꯞꯄ ꯃꯣꯏ ꯊꯕꯛꯂꯣꯝꯗꯁꯨ ꯑꯅꯧꯕ ꯃꯣꯔꯗꯔꯟ ꯇꯦꯛꯅꯣꯂꯣꯖꯤꯅ ꯇꯥꯏꯕꯪ ꯃꯤꯉꯣꯟꯗ ꯌꯥꯝ ꯀꯥꯅꯕꯁꯨ ꯄꯤꯌꯦ